ꯉꯅꯨ ꯂꯣꯏꯕ ꯃꯇꯝꯗ ꯍꯥꯏꯗꯤ ꯃꯆꯥ ꯑꯣꯜꯍꯟꯅꯕꯒꯤ ꯃꯁꯥꯅ ꯃꯔꯨꯝ ꯀꯣꯛꯆꯩ ꯑꯗꯨꯒ ꯃꯁꯥꯅ ꯀꯣꯟꯖꯩ ꯑꯗꯨꯒ ꯃꯩꯇꯩ ꯉꯅꯨꯒ ꯕꯤꯂꯥꯏꯇꯤꯒꯅ ꯑꯣꯟꯕ ꯃꯆꯥꯅ ꯑꯩꯈꯣꯏꯒꯤ ꯃꯨꯛꯁꯟ ꯑꯣꯏ ꯕꯣꯏꯂꯔꯒꯤꯅ ꯃꯁꯥꯅ ꯀꯣꯟꯗꯦ ꯃꯩꯅ ꯀꯣꯜꯂꯒ ꯃꯆꯥ ꯑꯣꯜꯍꯜꯂꯤ ꯑꯗꯨꯒ ꯍꯦꯛ ꯑꯣꯟꯕꯒ ꯃꯄꯤꯅ ꯀꯣꯜꯂꯤ ꯑꯗꯨꯒ ꯃꯆꯥ ꯑꯗꯨꯒ ꯆꯥꯕ ꯈꯔ ꯈꯔ ꯍꯧꯔꯛꯏ ꯑꯩꯈꯣꯏꯅ ꯑꯍꯥꯟꯕꯗ ꯆꯦꯡ ꯑꯇꯣꯏꯕ ꯑꯗꯨꯗꯒꯤ ꯋꯥꯏꯀꯨꯞ ꯑꯗꯨꯗꯒꯤꯗꯤ ꯆꯥꯛ ꯄꯤꯖꯔꯦ ꯑꯗꯨꯗꯒꯤꯗꯤ ꯃꯅꯥ ꯃꯁꯤꯡ ꯄꯤꯖꯔꯦ ꯑꯗꯨꯗꯒꯤꯗꯤ ꯃꯁꯥꯗꯣ ꯑꯗꯨꯝ ꯑꯗꯨꯝ ꯆꯥꯎꯈꯠꯂꯛꯑꯦ ꯑꯗꯨꯗꯒꯤꯗꯤ ꯑꯩꯈꯣꯏꯅ ꯀꯔꯤ ꯍꯥꯏꯅꯤ ꯃꯀꯣꯟꯗꯣ ꯂꯨꯅ ꯅꯥꯟꯅ ꯇꯧꯔꯀꯥꯟꯗ ꯃꯥꯗꯣ ꯐꯖꯅ ꯁꯦꯕꯥ ꯇꯧꯕꯤ ꯑꯩꯈꯣꯏꯅ